ꯍꯜꯂꯣ ꯏꯇꯥꯎ ꯑꯩ ꯉꯔꯥꯡꯁꯦ ꯇꯦꯁ ꯈꯔ ꯇꯧꯔꯨꯕꯅꯦꯕ ꯗꯣꯛꯇꯔ ꯆꯠꯂꯒ ꯑꯦꯜ ꯑꯦꯐ ꯇꯤ ꯇꯤ ꯑꯦꯐ ꯇꯤ ꯌꯨꯔꯤꯟ ꯇꯦꯁ ꯑꯥꯔ ꯏ ꯑꯗꯨꯒ ꯑꯜꯇ꯭ꯔꯥ ꯁꯥꯎꯟ ꯁꯤꯒꯤ ꯑꯍꯨꯝꯁꯤ ꯇꯧꯔꯨꯕꯅꯦꯕꯀꯣ ꯑꯗꯨ ꯇꯧꯔꯨꯕꯁꯦ ꯍꯦꯜꯠ ꯍꯦꯜꯠꯒꯤ ꯋꯦꯞꯁꯥꯏꯠꯇ ꯆꯪꯕꯤꯔꯒ ꯁꯤꯒꯤ ꯇꯦꯁ ꯃꯌꯥꯝꯁꯦ ꯑꯩꯒꯤ ꯍꯦꯜꯠ ꯀꯥꯔꯠꯇꯨꯒ ꯀꯣꯟꯕ ꯌꯥꯒꯗ꯭ꯔꯥ ꯈꯨꯗꯣꯡꯆꯥꯕ ꯂꯩꯒꯗ꯭ꯔꯥ ꯁꯤ ꯏꯇꯥꯎꯅ ꯑꯃꯨꯛꯇꯪ ꯊꯤꯗꯣꯛꯄꯤꯔꯒ ꯍꯥꯏꯕꯤꯔꯛꯑꯣ ꯑꯩꯒꯤꯁꯦ ꯄꯩꯁꯥ ꯅꯨꯡꯁꯥ ꯄ꯭ꯔꯣꯕ꯭ꯂꯦꯝ ꯂꯩꯕꯅꯤꯅ ꯍꯦꯜꯠ ꯀꯥꯔꯠꯀꯤ ꯃꯇꯦꯡ ꯂꯧꯔꯒ ꯅꯠꯇ꯭ꯔꯒꯗꯤ ꯑꯩꯁꯤ ꯌꯥꯝ ꯋꯥꯔꯦ ꯑꯗꯨꯅ ꯏꯇꯥꯎꯅ ꯈꯔ ꯈꯨꯗꯣꯡꯆꯥꯒꯗꯕ ꯈꯨꯗꯣꯡ ꯆꯥꯒꯗ꯭ꯔꯥ ꯑꯩꯒꯤ ꯍꯦꯜꯠ ꯀꯥꯔꯠꯁꯤꯅ ꯀꯣꯟꯕ꯭ꯔꯥ ꯀꯣꯟꯗꯕ꯭ꯔꯥ ꯍꯥꯏꯕꯗꯨ ꯏꯇꯥꯎꯅ ꯈꯔ ꯃꯨꯟꯅ ꯌꯦꯡꯕꯤꯔꯒ ꯋꯦꯞꯁꯥꯏꯠꯁꯤꯡꯗꯣ ꯆꯪꯕꯤꯔꯒ ꯑꯩꯉꯣꯟꯗ ꯑꯃꯨꯛꯇꯪ ꯄꯥꯎ ꯄꯤꯕꯤꯔꯛꯄ ꯌꯥꯒꯗ꯭ꯔꯥ ꯏꯇꯥꯎ ꯏꯇꯥꯎꯅ ꯈꯔ ꯁꯤꯟꯕꯤꯔꯛꯑꯣ